ꯂꯥꯏꯅꯤꯡꯕ ꯃꯇꯝꯗ ꯑꯔꯥꯟꯕ ꯃꯑꯣꯡꯗ ꯊꯥꯖꯕ ꯀꯌꯥ ꯑꯃꯔꯣꯝ ꯎꯕ ꯐꯪꯉꯤ ꯈꯨꯗꯝ ꯑꯣꯏꯅ ꯍꯥꯏꯔꯕꯗ ꯂꯥꯏꯅꯤꯡꯕ ꯃꯇꯝꯗ ꯑꯆꯥ ꯑꯊꯛ ꯀꯌꯥ ꯀꯠꯇꯨꯅ ꯃꯥꯡꯍꯟꯕ ꯂꯝꯕꯤ ꯁꯣꯔꯣꯛ ꯊꯤꯡꯗꯨꯅ ꯂꯥꯏꯅꯤꯡꯕꯒꯤ ꯊꯧꯑꯣꯡ ꯆꯠꯊꯗꯨꯅ ꯃꯤꯌꯥꯝꯗ ꯑꯄꯟꯕ ꯄꯤꯕ ꯂꯥꯏꯅꯤꯡꯕꯒꯤ ꯅꯃꯥꯗ ꯄꯩꯁꯥ ꯈꯥꯏꯕ ꯇꯨꯔꯦꯜꯗ ꯐꯠꯇꯕ ꯑꯆꯥ ꯑꯊꯛ ꯀꯌꯥ ꯍꯨꯟꯊꯕ ꯁꯥ ꯁꯟꯕꯨ ꯃꯤꯅꯨꯡꯁꯤ ꯌꯥꯎꯗꯅ ꯂꯥꯏꯒꯤ ꯗꯃꯛ ꯀꯠꯊꯣꯛꯄ ꯑꯊꯦꯡꯕ ꯑꯍꯤꯡ ꯀꯌꯥꯗ ꯂꯥꯏ ꯍꯔꯥꯎꯔꯤꯃꯦꯅ ꯍꯥꯏꯗꯨꯅ ꯖꯒꯣꯏ ꯏꯁꯩ ꯇꯧꯗꯨꯅ ꯏꯁꯄꯤꯀꯔ ꯁꯤꯖꯤꯟꯅꯗꯨꯅ ꯃꯤꯌꯥꯝꯗ ꯑꯀꯥꯏꯕ ꯄꯤꯕ ꯑꯁꯤꯒꯨꯝꯕ ꯀꯌꯥ ꯑꯁꯤ ꯄꯥꯛꯇꯛꯅꯅ ꯆꯠꯅꯔꯤ ꯑꯆꯥ ꯑꯊꯛ ꯀꯌꯥ ꯃꯥꯡꯍꯜꯂꯤꯕ ꯑꯗꯨ ꯂꯩꯇ ꯂꯥꯏꯔꯁꯤꯡꯗ ꯄꯤꯊꯣꯛꯂꯒꯗꯤ ꯃꯗꯨꯅ ꯍꯦꯟꯅ ꯂꯥꯏꯅꯁꯨ ꯍꯔꯥꯎꯒꯗ꯭ꯔꯅ ꯈꯜꯂꯤ ꯑꯃꯗꯤ ꯑꯆꯥ ꯑꯊꯛ ꯐꯪꯂꯤꯕ ꯃꯤꯑꯣꯏꯁꯤꯡ ꯑꯗꯨꯅ ꯍꯦꯟꯅ ꯍꯔꯥꯎꯒꯗ꯭ꯔꯅ ꯈꯜꯂꯤ ꯑꯆꯥ ꯑꯊꯛ ꯀꯌꯥ ꯇꯨꯔꯦꯜꯗ ꯍꯨꯟꯊꯔꯤꯕ ꯑꯗꯨ ꯇꯣꯛꯂꯕꯗꯤ ꯇꯨꯔꯦꯜꯁꯤꯡ ꯑꯗꯨ ꯂꯨꯅ ꯅꯥꯟꯅ ꯂꯩꯒꯅꯤ ꯍꯥꯏꯅ ꯈꯜꯂꯤ ꯂꯥꯏ ꯍꯔꯥꯎꯕꯒꯤ ꯅꯃꯥꯗ ꯁꯦꯜ ꯈꯥꯏꯔꯤꯕ ꯑꯗꯨ ꯇꯣꯛꯂꯒ ꯃꯥꯒꯤ ꯃꯥꯒꯤ ꯉꯝꯖꯕ ꯈꯔ ꯈꯔ ꯄꯤꯅꯔꯛꯂꯛꯕꯁꯨ ꯑꯗꯨꯝ ꯂꯥꯏ ꯍꯔꯥꯎꯕ ꯌꯥꯒꯅꯤ ꯈꯜꯂꯤ